ꯑꯣ ꯌꯥꯝꯕꯦꯝ ꯐꯔꯅꯤꯆꯔꯒꯤꯅꯦꯕ ꯀꯣ ꯑꯥ ꯑꯩꯒꯤ ꯀꯩꯅꯣꯒꯤ ꯂꯨꯍꯣꯡꯕꯒꯤ ꯃꯣꯏꯒꯤ ꯁꯦꯠ ꯑꯃ ꯂꯧꯒꯗꯧꯕ ꯃꯣꯏ ꯂꯨꯍꯣꯡꯕꯒꯤ ꯁꯦꯠꯁꯤꯗ ꯍꯥꯏꯗꯤ ꯎꯄꯨ ꯑꯃ ꯂꯥꯛꯑꯅꯤ ꯀꯥꯡꯗꯣꯟ ꯑꯃ ꯂꯥꯛꯑꯅꯤ ꯑꯗꯒꯤ ꯗ꯭ꯔꯦꯁꯤꯡ ꯇꯦꯕꯜ ꯂꯛꯑꯅꯤ ꯀꯣ ꯑꯗꯒꯤ ꯑꯥ ꯑꯗꯩ ꯑꯇꯣꯞꯄ ꯀꯔꯤ ꯀꯔꯤꯗꯤ ꯌꯥꯎꯔꯛꯈꯤꯅꯤ ꯑꯥ ꯂꯨꯍꯣꯡꯕꯒꯤ ꯑꯥ ꯑꯥ ꯎꯝ ꯁꯣꯐꯥ ꯑꯥ ꯁꯣꯐꯥꯒꯤꯁꯤ ꯍꯥꯏꯗꯤ ꯃꯣꯏ ꯇꯦꯕꯜꯒꯗꯤ ꯌꯥꯎꯔꯛꯑꯣꯏꯗꯕ꯭ꯔꯥ ꯑꯣ ꯇꯦꯕꯜꯁꯤꯗ ꯑꯥ ꯃꯆꯥ ꯑꯅꯤ ꯑꯗꯒꯤ ꯍꯣꯏ ꯇꯦꯕꯜ ꯑꯃꯒ ꯑꯗꯒꯤ ꯀꯩꯅꯣ ꯍꯧꯖꯤꯛꯀꯤ ꯑꯗꯨꯏ ꯃꯅꯨꯡꯁꯤꯗꯅꯦ ꯀꯩꯅꯣꯗꯤ ꯆꯟꯗꯕ꯭ꯔꯥ ꯍꯥꯏꯗꯤ ꯑꯩꯈꯣꯏꯒꯤ ꯗꯥꯏꯅꯤꯡ ꯇꯦꯕꯜ ꯍꯥꯏꯗꯤ ꯂꯩꯗꯅ ꯗꯥꯏꯅꯤꯡ ꯇꯦꯕꯜꯅꯦ ꯑꯗꯒꯤ ꯃꯣꯏꯒꯤ ꯆꯧꯀ꯭ꯔꯤ ꯑꯗꯨꯒꯤ ꯃꯇꯨꯡ ꯏꯟꯕ ꯑꯗꯨꯝꯕꯗꯤ ꯆꯟꯗꯕ꯭ꯔꯥ ꯍꯧꯖꯤꯛꯀꯤꯁꯤꯗ ꯑꯣ ꯑꯇꯣꯞꯄ ꯑꯃ ꯑꯣꯏꯅ ꯑꯣ ꯑꯗꯣ ꯍꯧꯖꯤꯛꯀꯤ ꯍꯥꯏꯔꯤꯕ ꯑꯩꯈꯣꯏ ꯀꯩꯅꯣꯒꯤ ꯁꯦꯠꯁꯦ ꯂꯨꯍꯣꯡꯕꯒꯤ ꯁꯦꯠ ꯑꯣꯏꯅ ꯂꯥꯛꯄꯁꯦ ꯑꯁꯤ ꯃꯃꯟ ꯀꯌꯥꯃꯨꯛꯇꯒꯤ ꯍꯧꯔꯒ ꯀꯌꯥ ꯀꯌꯥꯒꯤꯅ ꯂꯩ ꯍꯥꯏꯗꯤ ꯃꯣꯏ ꯎꯒꯤꯁꯨ ꯃꯈꯜ ꯌꯥꯝꯅ ꯄꯨꯕ ꯃꯥꯜꯂꯤꯅꯦ ꯑꯗꯨ ꯀꯃꯥꯏ ꯀꯃꯥꯏ ꯇꯧꯋꯤ ꯍꯥꯏꯐꯦꯠꯇꯪ

ꯑꯣ ꯍꯥꯏꯗꯤ ꯎꯆꯝꯅ ꯆꯜꯂꯒꯁꯨ ꯑꯗꯩ ꯂꯩꯍꯥꯎꯅ ꯆꯜꯂꯒꯁꯨ ꯃꯃꯟꯁꯤ ꯏꯃꯥꯟꯗ ꯃꯥꯟꯅꯩꯕ ꯑꯗꯨꯒ ꯇꯤꯛꯀꯤꯁꯤꯅ ꯑꯃꯨꯛ ꯈꯔ ꯇꯥꯡꯉꯛꯀꯗꯣꯏꯅꯦꯕ ꯃꯃꯟꯁꯦ ꯑꯣ ꯍꯥꯏꯗꯤ ꯇꯤꯛꯁꯤꯅ ꯍꯥꯏꯗꯤ ꯈꯔ ꯃꯁꯥꯁꯤ ꯈꯔ ꯅꯥꯟꯕ ꯂꯩꯍꯥꯎꯗꯒꯤ ꯀꯩ ꯀꯩ ꯈꯔ ꯀꯃꯥꯏ ꯇꯧꯋꯤ ꯀꯃꯥꯏ ꯀꯃꯥꯏꯅ ꯇꯧꯕꯒꯦ ꯃꯃꯟꯁꯦ ꯃꯥꯅ ꯈꯔ ꯇꯥꯡꯂꯤꯁꯦ

ꯑꯣ ꯌꯦꯡꯕꯗꯁꯨ ꯍꯦꯛ ꯐꯖꯕ ꯑꯣ ꯑꯗꯨ ꯀꯩꯅꯣꯒꯤ ꯃꯣꯏ ꯄ꯭ꯔꯥꯏꯖꯁꯤꯗꯤ ꯈꯔ ꯍꯥꯏꯗꯤ ꯗꯤꯁꯀꯥꯎꯟ ꯗꯤꯁꯀꯥꯎꯟ ꯀꯩ ꯀꯩ ꯈꯔ ꯄꯤꯕ ꯈꯣꯠꯄꯀꯤ ꯑꯗꯨꯒꯨꯝꯕ ꯂꯩꯕ꯭ꯔꯥ ꯅꯠꯇ꯭ꯔꯒꯅ ꯑꯗꯨꯝ ꯐꯤꯛꯁ ꯑꯣꯏꯕ꯭ꯔꯥ ꯀꯃꯥꯏ ꯇꯧꯏ ꯃꯣꯏꯁꯦ ꯄ꯭ꯔꯥꯏꯖꯁꯤꯗꯤ

ꯎꯝ ꯑꯗꯨꯒ ꯑꯩꯈꯣꯏꯁꯤ ꯈꯤꯇꯪ ꯍꯥꯏꯗꯤ ꯌꯥꯝꯅ ꯈꯤꯇꯪ ꯊꯨꯅ ꯄꯥꯝꯕꯒꯤ ꯍꯥꯏ ꯇꯥꯔꯦꯀꯣ ꯑꯩꯈꯣꯏꯁꯦ ꯍꯥꯏꯗꯤ ꯊꯥ ꯃꯨꯛꯀꯤ ꯆꯥꯡꯁꯤꯗ ꯑꯗꯨꯝ ꯍꯥꯏ ꯃꯦꯛꯁꯤꯃꯝꯗ ꯊꯥꯃꯨꯛꯀꯤ ꯆꯥꯡꯁꯤꯗ ꯑꯗꯨꯝ ꯑꯩ ꯈꯔ ꯊꯨꯅ ꯄꯥꯝꯃꯦꯕ ꯄꯣꯠꯁꯦ ꯑꯗꯣ ꯍꯧꯖꯤꯛ ꯍꯧꯖꯤꯛꯀꯤ ꯑꯗꯨꯝ ꯂꯩꯒꯗ꯭ꯔꯥ ꯅꯠꯇ꯭ꯔꯒꯅ ꯊꯥ ꯃꯨꯛꯁꯦ ꯅꯪꯉꯣꯏꯗꯣꯔꯤꯕ꯭ꯔꯥ ꯀꯃꯥꯏ ꯇꯧꯕꯤꯗꯣꯏꯅꯣ

ꯑꯥ ꯑꯗꯨ ꯍꯧꯖꯤꯛꯀꯤ ꯅꯧꯅ ꯍꯣꯏ ꯍꯥꯟꯅ ꯂꯩꯔꯤꯕ ꯗꯤꯖꯥꯏꯟꯗꯨ ꯈꯜꯂꯒꯕꯨꯗꯤ ꯍꯥꯏꯗꯤ ꯑꯗꯨꯝ ꯏꯅꯪꯗ ꯅꯪꯅꯔꯅꯤ ꯍꯥꯏ ꯇꯥꯔꯦꯀꯣ ꯑꯗꯨꯒ ꯀꯔꯤꯒꯨꯝꯕ ꯍꯧꯖꯤꯛ ꯅꯧꯅ ꯑꯣ ꯅꯧꯅ ꯆꯜꯂꯒꯁꯨ ꯑꯗꯨꯝ ꯅꯪꯅꯤꯕ ꯊꯥ ꯑꯃꯁꯤꯗꯗꯤ ꯍꯥꯏꯗꯤ ꯄꯣꯠꯁꯤ ꯏꯅꯪꯗ ꯍꯥꯏꯗꯤ ꯆꯟꯕꯨ ꯆꯜꯂꯁꯨ ꯍꯥꯟꯅꯒꯤ ꯂꯩꯔꯝꯕꯗ ꯂꯩꯕꯨ ꯂꯩꯔꯁꯨ ꯏꯅꯪꯗ ꯅꯪꯉꯤ ꯍꯥꯏꯕꯩ ꯃꯑꯣꯡꯅꯦꯕ ꯄꯣꯠꯁꯦ ꯑꯣ ꯑꯗꯒꯤ ꯍꯧꯖꯤꯛꯀꯤ ꯂꯩꯕꯒꯤ ꯑꯩꯈꯣꯏꯒꯤ ꯂꯧꯕ ꯈꯣꯠꯄꯁꯦ ꯍꯥꯏꯗꯤ ꯄꯣꯠ ꯃꯆꯥ ꯑꯃꯗꯤ ꯅꯠꯇꯕꯅꯤꯅ ꯀꯣꯛꯊꯣꯡ ꯑꯣꯏꯅ ꯐꯠ ꯄꯨꯕꯗꯤ ꯌꯥꯔꯣꯏꯗꯕꯅꯤꯅ ꯍꯥꯏꯗꯤ ꯑꯩꯈꯣꯏꯒꯤ ꯃꯣꯏ ꯇ꯭ꯔꯥꯟꯁꯄꯣꯔꯇꯦꯁꯟ ꯍꯥꯏꯕ ꯑꯃ ꯂꯥꯛꯀꯅꯤꯗꯅ ꯑꯥ ꯑꯗꯨꯗꯤ ꯀꯃꯥꯏ ꯇꯧꯅꯤ ꯇ꯭ꯔꯥꯟꯄꯣꯔꯇꯦꯁꯟꯒꯤꯁꯤꯗꯤ

ꯑꯣ

ꯍꯥꯏꯗꯤ ꯀꯩꯅꯣꯒꯤ ꯗꯤꯂꯤꯕꯔꯒꯤ ꯑꯩꯈꯣꯏ ꯆꯥꯔꯖ ꯂꯧꯗꯣꯏꯁꯦ ꯁꯝꯅ ꯍꯥꯏꯔꯕꯗ ꯂꯨꯄꯥ ꯂꯤꯁꯤꯡ ꯃꯉꯥꯕꯨ ꯍꯥꯏꯔꯦ ꯇꯔꯥꯕꯨ ꯍꯥꯏꯔꯦ ꯅꯠꯇ꯭ꯔꯥ ꯑꯗꯨ ꯀꯥꯟꯁꯤꯗ ꯑꯩꯈꯣꯏꯒꯤ ꯍꯥꯏꯗꯤ ꯂꯥꯛꯀꯗꯧꯔꯤꯕ ꯂꯦꯕꯔꯁꯤꯡꯗꯨꯒꯤ ꯆꯥꯔꯖ ꯑꯗꯒꯤ ꯄꯨꯔꯛꯀꯗꯧꯔꯤꯕ ꯀꯩꯅꯣꯗꯨꯒꯤ ꯆꯥꯔꯖ ꯄꯨꯂꯞ ꯑꯗ ꯄꯨꯂꯞ ꯁꯨꯞꯈ꯭ꯔꯗꯣꯏꯅꯦꯕ ꯍꯥꯏꯁꯦ ꯑꯣ ꯑꯗꯨꯗꯤ ꯌꯥꯝ ꯅꯨꯡꯉꯥꯏꯖꯔꯦ ꯍꯌꯦꯡꯒꯨꯝꯕ ꯀꯔꯤꯗꯅꯣ ꯃꯁꯤꯒꯤ ꯑꯗꯨꯝ ꯊꯕꯛ ꯍꯥꯡꯕꯤꯗꯣꯏ ꯑꯣꯏ ꯇꯥꯔꯒꯗꯤ ꯑꯗꯨꯗ ꯑꯗꯨꯝ ꯂꯦꯡꯊꯣꯛꯆꯔꯒ ꯑꯩꯈꯣꯏꯒꯤ ꯑꯄꯥꯝꯕ ꯗꯤꯖꯥꯏꯟ ꯃꯈꯩꯗꯨ ꯑꯗꯨꯝ ꯈꯟꯕꯤꯕ ꯌꯥꯔꯅꯤꯀꯣ ꯍꯣꯏ ꯑꯗꯨ ꯌꯥꯝ ꯅꯨꯡꯉꯥꯏꯖꯔꯦ ꯑꯗꯨ ꯑꯣꯏꯗꯤ ꯑꯥ ꯉꯁꯤ ꯊꯝꯖꯔꯒꯦ